ꯍꯣꯏ ꯑꯩ ꯁꯥꯔꯦꯒꯃꯥꯒꯨꯝꯕ ꯌꯦꯡꯖꯩ ꯁꯥꯔꯦꯒꯃꯥꯁꯤꯗ ꯑꯩꯈꯣꯏ ꯃꯅꯤꯄꯨꯔꯒꯤ ꯑꯣꯏꯅꯁꯨ ꯇꯈꯦꯜꯂꯝꯕꯝ ꯃꯟꯗꯥꯀꯤꯅꯤ ꯁꯔꯨꯛ ꯌꯥꯈꯤ ꯃꯍꯥꯛꯅ ꯁꯔꯨꯛ ꯌꯥꯕꯁꯦ ꯑꯩꯈꯣꯏ ꯏꯔꯝꯗꯝ ꯑꯁꯤꯒꯤ ꯑꯣꯏꯅ ꯌꯥꯝ ꯅꯨꯡꯉꯥꯏꯕꯅꯤ ꯃꯥꯅ ꯂꯝꯗꯝ ꯑꯁꯤꯒꯤ ꯅꯥꯠꯀꯤ ꯑꯣꯏꯕ ꯀꯜꯆꯔ ꯑꯩꯈꯣꯏ ꯐꯤꯖꯦꯠ ꯀꯝꯗꯧꯅ ꯂꯩꯔꯤ ꯃꯅꯤꯄꯨꯔ ꯑꯁꯤꯗꯒꯤ ꯍꯥꯏꯕꯒꯤ ꯃꯥꯅ ꯁꯛ ꯇꯥꯛꯄꯤꯗꯨꯅ ꯁꯥꯔꯦꯒꯃꯥ ꯁꯣ ꯑꯁꯤ ꯑꯩꯈꯣꯏꯅ ꯃꯄꯨꯡ ꯐꯥꯅ ꯌꯦꯡꯖꯩ ꯑꯗꯨ ꯁꯥꯔꯦꯒꯃꯥꯗ ꯌꯥꯝ ꯌꯥꯝꯅ ꯂꯝ ꯂꯝꯒꯤ ꯑꯣꯏꯕ ꯀꯌꯥ ꯑꯃꯁꯨ ꯂꯥꯛꯇꯨꯅ ꯁꯔꯨꯛ ꯌꯥꯕꯁꯤꯅ ꯂꯝ ꯂꯝꯗ ꯁꯤꯒꯨꯝꯕ ꯁꯩꯁꯛꯄ ꯀꯌꯥ ꯑꯃꯁꯨ ꯂꯩꯔꯤ ꯍꯥꯏꯕꯒꯤ ꯑꯩꯈꯣꯏꯅ ꯑꯐ ꯑꯐꯕ ꯁꯩꯁꯛꯄ ꯀꯌꯥ ꯑꯃ ꯂꯩꯔꯤ ꯍꯥꯏꯕꯁꯦ ꯑꯩꯈꯣꯏꯅ ꯈꯪꯖꯩ ꯑꯃꯁꯨ ꯌꯦꯡꯕꯅꯁꯨ ꯑꯩꯈꯣꯏꯗ ꯍꯦꯟꯅ ꯌꯥꯝ ꯅꯨꯡꯉꯥꯏꯕꯁꯨ ꯑꯣꯏꯍꯜꯂꯤ